ꯑꯥ ꯍꯜꯂꯣ ꯑꯣꯖꯥ ꯑꯣꯖꯥ ꯑꯩ ꯇꯣꯝꯕꯒꯤ ꯄꯦꯔꯦꯟꯁꯅꯦ ꯀ꯭ꯂꯥꯁ ꯁꯕꯦꯟꯒꯤ ꯇꯣꯝꯕꯒꯤ ꯄꯦꯔꯦꯟꯁꯅꯦ ꯑꯣꯖꯥ ꯑꯩꯁꯦ ꯑꯗꯨ ꯑꯉꯥꯡꯗꯨ ꯑꯩꯒꯤ ꯑꯉꯥꯡꯗꯨ ꯍꯟꯗꯛ ꯃꯔꯛ ꯉꯁꯤ ꯃꯔꯤ ꯃꯉꯥꯅꯤꯁꯦ ꯍꯥꯏꯕꯇꯥꯔꯦꯅꯦ ꯃꯁꯥ ꯃꯎ ꯈꯔ ꯅꯨꯡꯉꯥꯏꯇꯕ ꯑꯗꯨꯅ ꯁ꯭ꯀꯨꯜ ꯀ꯭ꯂꯥꯁ ꯆꯥꯡ ꯅꯥꯏꯅ ꯌꯥꯎꯗꯕ ꯑꯗꯨꯅ ꯃꯔꯝ ꯑꯣꯏꯔꯒ ꯃꯥꯁꯤ ꯌꯥꯝꯅ ꯋꯥꯕ ꯍꯥꯏꯇꯔꯦ ꯁ꯭ꯀꯨꯜ ꯆꯠꯄꯗꯁꯨ ꯋꯥꯕ ꯃꯁꯥ ꯉꯝꯗꯕꯅ ꯑꯗꯨ ꯃꯥꯁꯤ ꯀ꯭ꯂꯥꯁ ꯆꯥꯡ ꯅꯥꯏꯅ ꯌꯥꯎꯗ꯭ꯔꯕꯅꯤꯅ ꯃꯥꯒꯤ ꯁꯕꯖꯦꯛꯁꯤꯡꯁꯤ ꯃꯉꯣꯟꯗ ꯁꯣꯜꯂꯕ ꯁꯣꯟꯒꯗꯕ ꯃꯥꯟꯕꯒꯤ ꯐꯤꯕꯝ ꯑꯃ ꯂꯥꯛꯑꯕ ꯑꯗꯨꯅ ꯀꯃꯥꯏꯅ ꯇꯧꯔ ꯐꯨꯀꯠꯁꯤꯒꯦ ꯀꯃꯥꯏꯅ ꯇꯧꯔꯒ ꯃꯃꯥꯟꯅꯕꯁꯤꯡꯁꯤꯒ ꯆꯥꯡ ꯃꯥꯟꯅꯅ ꯆꯠꯍꯟꯁꯤꯒꯦ ꯑꯗꯨ ꯑꯣꯖꯥꯗ ꯍꯥꯏꯐꯦꯠ ꯅꯣꯂꯦꯖ ꯂꯧꯔꯛꯄꯅꯤ ꯑꯣꯖꯥ ꯀꯔꯤ ꯋꯥꯈꯜ ꯊꯝꯅꯤꯡꯕꯅꯣꯁꯨ ꯍꯥꯏꯐꯦꯠ ꯍꯥꯏꯕꯤꯌꯣ

ꯑꯥ ꯇꯣꯝꯕꯒꯤ ꯑꯣ ꯑꯣꯖꯥ ꯃꯥꯁꯦ ꯍꯟꯗꯛ ꯃꯁꯥꯗꯨ ꯈꯔ ꯅꯨꯡꯉꯥꯏꯇꯕ ꯆꯥꯡ ꯅꯥꯏꯗ꯭ꯔꯦ ꯃꯁꯥꯁꯦ ꯑꯗꯨꯅ ꯃꯥ ꯍꯟꯗꯛꯁꯦ ꯀ꯭ꯂꯥꯁꯁꯦ ꯈꯔ ꯆꯠꯄ ꯋꯥꯔꯦ ꯃꯁꯥꯗ ꯗꯣꯛꯇꯔꯗ ꯍꯣꯁꯄꯤꯇꯥꯜꯗ ꯀꯩꯗ ꯈꯔ ꯂꯩꯔꯨꯔꯦꯕ ꯃꯁꯥꯗꯨ ꯈꯔ ꯋꯥꯕꯅꯤꯅ ꯑꯩꯈꯣꯏꯅꯁꯨ ꯃꯁꯤ ꯂꯥꯏꯍꯧ ꯇꯧꯕꯗꯒꯤ ꯁꯨꯝ ꯃꯁꯥꯗꯨ ꯁꯥꯡꯅ ꯅꯥꯈꯤꯕꯗꯒꯤ ꯐꯒꯠꯂꯨ ꯁꯨꯛꯌꯥ ꯌꯥꯗꯕ ꯑꯗꯨ ꯃꯁꯥꯁꯤ ꯕꯔ ꯕꯔ ꯄꯠꯊꯗꯅ ꯑꯗꯨꯝ ꯂꯩꯕ ꯀꯣꯛ ꯉꯥꯎꯗꯅ ꯇꯨꯗꯅ ꯆꯠꯄ ꯉꯝꯗꯕ ꯍꯥꯏꯇꯔꯦ ꯃꯁꯥꯁꯤ ꯇꯦꯈꯠꯇꯕ ꯑꯗꯨꯅ ꯀ꯭ꯂꯥꯁ ꯌꯥꯎꯕꯁꯨ ꯉꯝꯗꯦ ꯍꯧꯖꯤꯛꯄꯨꯗꯤ ꯅꯣꯔꯃꯦꯜ ꯈꯔꯕꯨꯗꯤ ꯑꯣꯏꯔꯦ ꯑꯗꯨꯃꯛꯄꯨ ꯁ꯭ꯀꯨꯜ ꯆꯠꯄꯗꯤ ꯃꯉꯣꯟꯗ ꯈꯤꯇꯪ ꯋꯥꯕ ꯍꯥꯏꯇꯔꯦ ꯑꯗꯨꯅ ꯀ꯭ꯂꯥꯁꯇꯨ ꯌꯥꯎ ꯉꯝꯗꯕꯅꯤꯅ ꯃꯃꯥꯟꯅꯕꯁꯤꯡꯅ ꯅꯨꯡꯇꯤꯒꯤ ꯆꯠꯄꯅꯤꯅ ꯃꯃꯥꯟꯅꯕꯁꯤꯡꯒ ꯃꯥꯒ ꯊꯥꯛ ꯃꯥꯟꯅꯕꯗꯨ ꯉꯝꯃꯔꯣꯏꯗ꯭ꯔꯥ ꯑꯗꯨꯅ ꯀꯃꯥꯏꯅ ꯇꯧꯔꯒ ꯐꯨꯀꯠꯍꯟꯁꯤꯒꯦꯅ ꯑꯣꯖꯥꯗ ꯑꯩ ꯅꯣꯂꯦꯖ ꯂꯧꯔꯛꯄꯅꯦ

ꯎꯝ ꯑꯗꯨꯕꯨꯗꯤ ꯇ꯭ꯌꯨꯁꯟꯕꯨꯗꯤ ꯈꯔ ꯍꯣꯠꯅꯔꯒꯕꯨꯗꯤ ꯌꯥꯕ ꯑꯗꯨꯕꯨ ꯀꯣꯂꯦꯖ ꯁ꯭ꯀꯨꯜ ꯆꯠꯂꯒ ꯃꯃꯥꯟꯅꯕꯁꯤꯡꯒ ꯅꯠꯇ꯭ꯔꯒ ꯑꯣꯖꯥꯁꯤꯡꯒ ꯃꯥꯏ ꯃꯥꯏ ꯑꯣꯟꯁꯤꯟꯅꯔꯒ ꯇꯥꯛꯄ ꯇꯤꯟꯕ ꯍꯥꯏꯕ ꯃꯇꯝꯗꯗꯤ ꯈꯔ ꯈꯦꯠꯅꯕ ꯂꯩꯗꯅ ꯑꯗꯨꯗꯨꯒꯤ ꯑꯩꯈꯣꯏꯅ

ꯑꯩꯅ ꯑꯩꯈꯣꯏ ꯑꯉꯥꯡꯁꯤ ꯁ꯭ꯀꯨꯜ ꯆꯠꯇꯕꯒꯤ ꯏꯟꯐꯣꯝ ꯇꯧꯕꯁꯤ ꯑꯩꯈꯣꯏꯒꯤ ꯁꯥꯔ ꯑꯦꯟꯊꯣꯅꯤꯗꯣ ꯁꯥꯔ ꯑꯦꯟꯊꯣꯅꯤꯗ ꯏꯟꯐꯣꯝ ꯇꯧꯈꯤꯕꯅꯤ ꯑꯗꯨ ꯁꯥꯔ ꯑꯦꯟꯊꯣꯅꯤꯅ ꯑꯣꯐꯤꯁꯇ ꯁꯥꯔ ꯍꯣꯏꯗ ꯍꯥꯏꯗꯕ꯭ꯔꯥ ꯈꯪꯗꯦ ꯃꯥꯅ

ꯑꯦꯕꯁꯦꯟꯗꯤ ꯃꯥꯁꯤ ꯍꯟꯗꯛꯇꯤ ꯈꯔꯗꯤ ꯑꯣꯏꯔꯦ ꯑꯣꯏꯕꯁꯤ ꯀꯃꯥꯏꯅ ꯇꯧꯔꯒ ꯏꯟꯈꯠꯁꯤꯒꯦ ꯑꯗꯨꯅꯤ ꯑꯩ ꯁꯥꯔꯗ ꯅꯣꯂꯦꯖ ꯂꯧꯔꯛꯏꯁꯦ

ꯍꯣꯏ ꯍꯣꯏ ꯁꯥꯔ ꯈꯣꯏꯅꯁꯨ ꯁꯥꯔ ꯍꯣꯏ ꯈꯨꯠꯇ ꯁꯤꯟꯅꯔꯕꯅꯤꯅ ꯁꯥꯔ ꯍꯣꯏꯒꯤ ꯈꯨꯠꯅ ꯑꯗꯨꯝ ꯀꯦꯝꯄꯁꯇꯕꯨ ꯆꯪꯈ꯭ꯔꯗꯤ ꯁꯥꯔ ꯍꯣꯏꯒꯤꯅꯤꯗꯣ ꯑꯗꯨ ꯌꯨꯝꯗ ꯍꯜꯂꯛꯑꯒꯅ ꯄꯦꯔꯦꯟꯁ ꯑꯩꯈꯣꯏꯒꯤꯅꯤ ꯑꯗꯨꯅ ꯌꯥꯔꯒꯗꯤ ꯑꯥ ꯐꯖꯅ ꯃꯈꯣꯡꯗꯒꯤ ꯁꯣꯝꯕꯤꯔꯛꯄꯅꯤꯅ ꯍꯌꯦꯡ ꯃꯍꯩ ꯆꯥꯗ꯭ꯔꯤ ꯐꯥꯎ ꯁꯥꯔ ꯍꯣꯏꯅ ꯈꯨꯠ ꯑꯗꯨꯝ ꯁꯤꯟꯅꯕꯤꯎ ꯑꯗꯨꯅꯤ ꯑꯩꯈꯣꯏꯅ ꯍꯥꯏꯖꯔꯤꯁꯦ

ꯁ꯭ꯀꯨꯜꯗ ꯀꯔꯤꯗ ꯗꯤꯁꯤꯄ꯭ꯂꯤꯟ ꯂꯩꯇꯕ ꯈꯣꯠꯇꯕ ꯑꯗꯒꯤ ꯑꯣꯖꯥꯗ ꯀꯃꯥꯏꯅ ꯇꯧꯕꯒꯦ ꯑꯉꯥꯡꯁꯤꯕꯣ ꯌꯦꯡꯕꯗ ꯅꯨꯡꯉꯥꯏꯇꯕ ꯈꯣꯠꯇꯕꯒ ꯌꯥꯎꯕ꯭ꯔꯥ ꯀꯃꯥꯏꯅ ꯇꯧꯒꯦ ꯑꯥ

ꯑꯩꯅꯁꯨ ꯁꯥꯔ ꯍꯣꯏꯒꯤ ꯁ꯭ꯀꯨꯜꯁꯤꯗ ꯑꯗꯨꯝ ꯑꯥ ꯍꯧꯕꯗꯒꯤꯁꯨ ꯍꯧꯅ ꯁꯨꯝ ꯇꯝꯃꯛꯑꯕꯅꯤꯅ ꯍꯌꯦꯡ ꯃꯥꯅ ꯁ꯭ꯀꯨꯜꯒꯤ ꯍꯥꯏ ꯁ꯭ꯀꯨꯜ ꯂꯥꯏꯐꯁꯤ ꯐꯥꯎꯗꯤ ꯑꯗꯨꯝ ꯇꯝꯍꯟꯒꯦ ꯑꯗꯨꯒ ꯑꯣꯖꯥꯁꯤꯡꯒ ꯃꯃꯩ ꯑꯥ ꯃꯀꯣꯛꯇꯒꯤ ꯍꯧꯔꯒ ꯂꯣꯏꯅꯔꯛꯄꯗꯨ ꯄꯠꯁꯨ ꯊꯥꯗꯣꯛꯅꯤꯡꯗꯕ ꯃꯉꯣꯟꯗꯁꯨ ꯑꯇꯣꯞꯄꯗ ꯍꯣꯡꯎꯕꯗꯣ ꯌꯥꯝꯅ ꯆꯃꯝꯅꯕ ꯑꯃ ꯑꯣꯏꯔꯅꯦꯕ ꯑꯣꯖꯥꯒ ꯑꯃꯨꯛꯀ ꯀ꯭ꯂꯣꯁ ꯑꯣꯏꯁꯤꯟꯅꯕ ꯑꯥ ꯑꯗꯒꯤ ꯌꯥꯝ ꯆꯃꯝꯅꯕ ꯑꯣꯏꯒꯗꯕ ꯑꯇꯣꯞꯄꯗ ꯍꯣꯡꯉꯒ ꯇꯧꯕꯗꯣ ꯑꯗꯨꯅ ꯁꯥꯔ ꯍꯣꯏꯗꯅ ꯈꯔ ꯐꯔꯗ꯭ꯔꯥꯑꯅ ꯑꯩꯅ ꯁꯥꯔ ꯍꯣꯏꯁꯤꯗ ꯑꯗꯨꯝ ꯊꯝꯕꯅꯤꯗ ꯑꯗꯨꯅ ꯑꯣꯖꯥꯁꯤꯡ

ꯃꯥꯟꯅꯤ ꯃꯥꯟꯅꯤ ꯍꯣꯏ ꯍꯣꯏ

ꯑꯗꯨꯗꯤ ꯑꯗꯨꯝ ꯍꯧꯅꯁꯥꯅꯤ

ꯃꯥꯟꯅꯤ ꯃꯥꯟꯅꯤ ꯎꯝ

ꯃꯤꯡꯆꯠꯅꯤꯗꯣ ꯑꯣ ꯐꯔꯦ ꯐꯔꯦ ꯁꯥꯔ ꯑꯗꯨꯗꯤ ꯌꯥꯝ ꯅꯨꯡꯉꯥꯏꯖꯔꯦ ꯑꯗꯨꯅ ꯌꯥꯔꯒꯗꯤ ꯑꯐꯕ ꯂꯝꯕꯤꯔꯣꯝꯗ ꯑꯉꯥꯡꯁꯤꯡꯁꯤ ꯁꯥꯔ ꯈꯣꯏꯅ ꯇꯥꯛꯄꯤꯔꯤꯕ ꯄꯥꯏꯕꯤꯔꯤꯕ ꯇꯥꯛꯄꯤꯔꯤꯕ ꯃꯌꯥꯝꯗꯨ ꯌꯥꯝ ꯊꯥꯒꯠꯆꯔꯤ ꯇꯨꯡꯗ ꯍꯣꯏ ꯍꯣꯏ

ꯍꯣꯏ ꯍꯣꯏ ꯁꯥꯔ ꯑꯗꯨꯗꯤ ꯍꯌꯦꯡ ꯑꯉꯥꯡꯗꯣ ꯐꯔ ꯀꯥꯟꯗ ꯑꯩ ꯁꯨꯡꯁꯣꯏ ꯁꯣꯏꯗꯅ ꯊꯥꯖꯔꯛꯑꯒꯦ ꯑꯗꯨꯅ ꯑꯥ ꯃꯉꯣꯟꯗ ꯋꯥꯠꯍꯧꯔꯤꯕꯁꯤꯡꯗꯨꯗꯤ ꯁꯥꯔ ꯈꯣꯏꯅꯁꯨ ꯑꯍꯥꯡꯕ ꯃꯇꯝꯗ ꯈꯔ ꯐꯨꯀꯠꯄꯤꯅꯕ ꯑꯝꯇꯪ ꯑꯥ ꯍꯣꯏ ꯍꯣꯏ ꯍꯣꯏ ꯍꯣꯏ ꯁꯥꯔ ꯊꯦꯡꯛ ꯌꯨ ꯍꯣꯏ ꯍꯣꯏ ꯐꯔꯦ ꯐꯔꯦ ꯊꯦꯡꯛ ꯌꯨ ꯊꯝꯃꯒꯦ ꯊꯝꯖꯔꯒꯦ ꯁꯥꯔ